ꯏꯟꯁꯨꯔꯦꯟꯁꯀꯤ ꯃꯇꯥꯡꯗ ꯍꯥꯏꯔꯕꯗꯀꯣ ꯏꯟꯁꯨꯔꯦꯟꯁꯁꯦ ꯃꯈꯟ ꯃꯈꯟ ꯂꯩꯀꯣ ꯏꯟꯁꯨꯔꯦꯟꯁ ꯃꯈꯟ ꯃꯈꯟ ꯇ꯭ꯔꯦꯕꯦꯂꯤꯡ ꯆꯠꯄꯒꯤꯁꯨ ꯏꯟꯁꯨꯔꯦꯟꯁ ꯂꯩꯀꯣ ꯑꯩꯈꯣꯏ ꯒꯥꯔꯤ ꯂꯧꯕꯗꯁꯨ ꯏꯟꯁꯨꯔꯦꯟꯁ ꯂꯩꯀꯣ ꯍꯥꯏꯗꯤ ꯑꯦꯛꯁꯤꯗꯦꯟꯒꯨꯝꯕ ꯁꯨꯝ ꯊꯣꯛꯑꯕꯁꯨꯀꯣ ꯏꯟꯁꯨꯔꯦꯟꯁ ꯌꯥꯎꯍꯧꯔꯗꯤ ꯑꯩꯈꯣꯏꯗ ꯈꯤꯇꯪ ꯃꯇꯦꯡ ꯄꯥꯡꯕꯁꯨ ꯉꯝꯃꯦꯕ ꯇ꯭ꯔꯤꯠꯃꯦꯟꯒꯨꯝꯕ ꯇꯧꯕꯗ ꯍꯣꯁꯄꯤꯇꯥꯜ ꯍꯥꯏꯔ ꯍꯣꯁꯄꯤꯇꯥꯜꯗ ꯇ꯭ꯔꯤꯠꯃꯦꯟ ꯇꯧꯕꯗ ꯑꯩꯈꯣꯏꯅ ꯏꯟꯁꯨꯔꯦꯟꯁ ꯌꯥꯎꯔ ꯄꯩꯁꯥ ꯈꯤꯇꯪꯗꯁꯨ ꯐꯪꯕꯗꯨꯅ ꯑꯩꯈꯣꯏ ꯏꯁꯥꯗ ꯑꯩꯈꯣꯏꯗ ꯈꯤꯇꯪ ꯀꯥꯟꯅꯩꯀꯣ ꯍꯥꯏꯗꯤ ꯍꯥꯏꯗꯤ ꯏꯟꯁꯨꯔꯦꯟꯁꯁꯤ ꯃꯈꯟ ꯃꯈꯟ ꯂꯩꯀꯣ ꯄ꯭ꯔꯥꯏꯚꯦꯠ ꯍꯥꯏꯗꯤ ꯑꯦꯜ ꯂꯥꯏ ꯁꯤꯒꯨꯝꯕꯀꯣ ꯍꯥꯏꯗꯤ ꯒꯕꯔꯃꯦꯟꯒꯤꯁꯨ ꯂꯩ ꯑꯗꯨ ꯏꯟꯁꯨꯔꯦꯟꯁꯁꯤ ꯌꯥꯎꯕꯒꯤ ꯍꯥꯏꯗꯤ ꯑꯩꯈꯣꯏꯅ ꯌꯥꯎꯒꯦ ꯍꯥꯏꯔꯗꯤꯀꯣ ꯃꯣꯏ ꯑꯦꯖꯦꯟꯁꯤ ꯑꯃꯒ ꯇꯥꯅꯕ ꯇꯥꯔꯦꯀꯣ ꯍꯥꯏꯗꯤ ꯃꯣꯏ ꯄ꯭ꯔꯣꯁꯦꯁꯤꯡꯅ ꯀꯩꯀꯩ ꯇꯧꯒꯦ ꯍꯥꯏꯗꯤ ꯃꯥꯏ ꯑꯦꯖꯦꯟꯁꯤꯗꯨꯅ ꯑꯗꯨꯝ ꯍꯥꯏꯖꯔꯛꯀꯅꯤ ꯃꯥꯏ ꯏꯁꯇꯥꯞꯇꯨꯅ ꯁꯤ ꯁꯤ ꯆꯪꯒꯅꯤ ꯑꯗꯨ ꯁꯤ ꯏꯟꯁꯨꯔꯦꯟꯁꯁꯤ ꯆꯍꯤ ꯌꯥꯡꯈꯩꯒꯤ ꯌꯥꯎꯒꯦꯔꯥ ꯆꯍꯤ ꯊꯥꯔꯇꯤꯒꯤ ꯌꯥꯎꯒꯦꯔꯥ ꯍꯥꯏꯕꯗꯤ ꯃꯥꯅ ꯑꯗꯨꯝ ꯑꯦꯛꯁꯄ꯭ꯂꯦꯟ ꯇꯧꯔꯛꯀꯅꯤꯀꯣ ꯑꯗꯨ ꯃꯥꯏ ꯊꯥ ꯊꯥꯒꯤ ꯍꯨꯟꯕꯒꯤꯁꯨꯀꯣ ꯑꯗꯨꯝ ꯁꯤ ꯁꯤ ꯍꯨꯜꯂꯒꯅ ꯑꯁꯨꯛ ꯊꯥ ꯊꯥꯗ ꯍꯨꯟꯒꯅꯤ ꯑꯗꯨ ꯆꯍꯤꯗ ꯍꯨꯟꯕꯩꯁꯨ ꯂꯩꯀꯣ ꯆꯍꯤꯗ ꯍꯨꯟꯕꯩꯁꯨ ꯂꯩ ꯑꯗꯨ ꯃꯔꯛꯇ ꯑꯩꯈꯣꯏꯅ ꯍꯨꯜꯍꯧꯗꯕ ꯌꯥꯎꯔꯁꯨꯀꯣ ꯃꯣꯏꯒꯤ ꯏꯁꯇꯥꯞꯁꯤꯡꯗꯨꯒ ꯑꯦꯖꯦꯟꯁꯤꯗꯨꯒ ꯑꯗꯨꯝ ꯇꯥꯅꯔꯒ ꯑꯗꯨꯝ ꯑꯩꯈꯣꯏꯅ ꯑꯗꯨꯝ ꯍꯤꯡꯒꯠꯍꯟꯕ ꯌꯥꯏꯌꯦꯕ ꯃꯔꯛꯇ ꯑꯩꯈꯣꯏꯅ ꯏꯟꯁꯨꯔꯦꯟꯁꯁꯤ ꯍꯨꯜꯍꯧꯗ꯭ꯔꯦ ꯍꯥꯏꯔ ꯑꯩꯈꯣꯏꯅ ꯂꯩꯕꯗꯤ ꯌꯥꯗꯦ ꯍꯥꯏꯕꯗꯤ ꯑꯩꯈꯣꯏꯗꯤ ꯌꯥꯎꯈꯤꯕ ꯂꯩꯕꯅꯤꯅ ꯃꯥꯒꯤ ꯑꯦꯖꯦꯟꯁꯤꯗꯨꯒ ꯇꯥꯅꯔꯒ ꯃꯥꯒꯤ ꯑꯩꯈꯣꯏꯒꯤ ꯆꯦ ꯆꯥꯡꯗꯨ ꯍꯥꯏꯗꯤ ꯑꯩꯈꯣꯏꯅ ꯍꯨꯜꯍꯧꯗ꯭ꯔꯤ ꯃꯐꯝꯗꯨ ꯄꯩꯁꯥ ꯇꯣꯏꯕꯅ ꯍꯨꯟꯒꯠꯂꯒ ꯑꯗꯨꯝ ꯑꯗꯨꯝ ꯍꯨꯜꯂꯒ ꯑꯗꯨꯝ ꯃꯈꯥ ꯆꯠꯊꯕ ꯌꯥꯏ ꯑꯗꯣ ꯒꯕꯔꯃꯦꯟꯒꯤ ꯁꯥꯏꯠꯇꯁꯨ ꯑꯗꯨꯝ ꯂꯩꯕꯅꯦ ꯏꯟꯁꯨꯔꯦꯟꯁꯁꯤ ꯑꯩꯈꯣꯏꯗ ꯀꯥꯟꯅꯕ ꯌꯥꯝꯅ ꯄꯤꯕꯅꯦ ꯃꯌꯥꯝ ꯑꯗꯨꯝ ꯌꯥꯎꯁꯤꯟꯕꯤꯌꯣ ꯏꯟꯁꯨꯔꯦꯟꯁꯁꯤ ꯃꯤ ꯈꯨꯗꯤꯡꯃꯛ ꯑꯌꯥꯝꯕ ꯑꯗꯨꯝ ꯏꯟꯁꯨꯔꯦꯟꯁ ꯌꯥꯎꯁꯤꯟꯕꯤꯌꯣ ꯌꯥꯎꯁꯤꯜꯂꯗꯤ ꯑꯩꯈꯣꯏꯅ ꯈꯤꯇꯪ ꯈꯨꯗꯣꯡꯆꯥꯗꯕ ꯑꯣꯏꯔꯁꯨ ꯐꯪꯉꯁꯨꯀꯣ ꯑꯗꯨꯝ ꯃꯣꯏ ꯗꯦꯠ ꯑꯣꯏꯕꯗ ꯌꯥꯎꯔꯁꯨ ꯄꯩꯁꯥ ꯑꯗꯨꯝ ꯐꯪꯕꯅꯤ ꯃꯥ ꯏꯟꯁꯨꯔꯦꯟꯁ ꯌꯥꯎꯔꯗꯤ ꯃꯣꯏ ꯃꯤꯂꯤꯗꯁꯨ ꯈꯤꯇꯪ ꯀꯥꯟꯅꯕ ꯄꯤꯗꯅꯀꯣ ꯏꯟꯁꯨꯔꯦꯟꯁ ꯌꯥꯎꯔꯝꯃꯗꯤ ꯄꯩꯁꯥ ꯈꯤꯇꯪ ꯐꯪꯕꯅꯤ ꯑꯗꯨ ꯑꯗꯣ ꯏꯟꯁꯨꯔꯦꯟꯁꯀꯤ ꯃꯇꯥꯡꯗ ꯃꯌꯥꯝ ꯈꯪꯗꯕꯁꯨ ꯂꯩꯀꯣ ꯑꯗꯣ ꯏꯟꯁꯨꯔꯦꯟꯁꯁꯤ ꯌꯥꯎꯍꯧꯕꯅꯗꯤ ꯐꯩ ꯌꯥꯝ ꯀꯥꯟꯅꯕꯅꯤ ꯏꯟꯁꯨꯔꯦꯟꯁꯁꯦ ꯑꯗꯨꯝ ꯃꯌꯥꯝ ꯑꯗꯨꯝ ꯌꯥꯎꯕꯤꯅꯤꯉꯥꯏ ꯑꯗꯨꯝ ꯍꯥꯏꯗꯤ ꯌꯥꯎꯅꯉꯥꯏ ꯑꯗꯨꯝ ꯍꯣꯠꯅꯁꯤ ꯍꯥꯏꯗꯤ ꯑꯗꯨ ꯑꯩꯈꯣꯏꯗ ꯀꯥꯟꯅꯕ ꯄꯤꯕꯁꯨ ꯂꯧꯍꯧꯁꯤ ꯕꯤꯅꯤꯐꯤꯠ ꯑꯣꯏꯕꯁꯦ ꯑꯩꯈꯣꯏꯗ ꯏꯁꯥꯗ ꯑꯩꯈꯣꯏꯗ ꯀꯥꯟꯅꯍꯧꯕꯗꯨꯅ ꯑꯩꯈꯣꯏꯗ ꯃꯇꯦꯡ ꯄꯥꯡꯕꯁꯨ ꯉꯝꯃꯤ ꯐꯦꯃꯤꯂꯤꯗ ꯑꯣꯏꯔꯁꯨ ꯑꯃꯗ ꯑꯣꯏꯔꯁꯨꯀꯣ ꯑꯩꯈꯣꯏ ꯏꯟꯁꯨꯔꯦꯟꯁ ꯌꯥꯎꯍꯧꯕꯁꯤꯅ ꯌꯥꯝ ꯀꯥꯟꯅꯕꯅꯤ ꯑꯗꯨ ꯏꯟꯁꯨꯔꯦꯟꯁꯁꯤ ꯃꯌꯥꯝꯅ ꯌꯥꯎꯍꯧꯁꯦ ꯌꯥꯎꯗꯕ ꯂꯩꯔꯁꯨ